ꯇꯦꯛꯅꯣꯂꯣꯖꯤꯅ ꯇ꯭ꯔꯥꯟꯁꯄꯣꯔꯇꯦꯁꯟ ꯏꯟꯗꯁꯇ꯭ꯔꯤꯗ ꯌꯥꯝꯅ ꯃꯇꯦꯡ ꯑꯣꯏ ꯍꯥꯏꯕꯗꯤ ꯇꯤꯀꯦꯠ ꯀꯛꯄ ꯅꯠꯇ꯭ꯔꯒ ꯑꯦꯅꯤ ꯑꯩꯈꯣꯏꯒꯤ ꯍꯣꯇꯦꯜ ꯕꯨꯛ ꯇꯧꯕꯕꯨ ꯑꯣꯏꯔꯣ ꯇ꯭ꯔꯦꯟꯒꯤ ꯇꯤꯀꯦꯠ ꯀꯛꯄꯕꯨ ꯑꯣꯏꯔꯣ ꯐ꯭ꯂꯥꯏꯠꯀꯤꯕꯨ ꯇꯧꯕ ꯑꯣꯏꯔꯣ ꯁꯤ ꯍꯥꯟꯅꯗꯤ ꯌꯥꯝꯅ ꯋꯥꯔꯝꯃꯤ ꯑꯗꯨꯕꯨ ꯍꯧꯖꯤꯛꯇꯤ ꯇꯦꯛꯅꯣꯂꯣꯖꯤꯒꯤ ꯃꯇꯨꯡ ꯏꯟꯅ ꯑꯩꯅ ꯄꯥꯏꯔꯤꯕ ꯐꯣꯟ ꯏꯁꯥ ꯏꯁꯥꯅ ꯄꯥꯏꯔꯤꯕ ꯐꯣꯟ ꯁꯤꯗ ꯑꯦꯞ ꯑꯃ ꯗꯥꯎꯂꯣꯗ ꯇꯧꯔꯒ ꯑꯗꯨꯝ ꯇꯧꯕꯗ ꯌꯥꯝꯅ ꯂꯥꯏꯅ ꯊꯣꯛꯑꯦ